ꯍꯧꯖꯤꯛ ꯍꯧꯖꯤꯛ ꯏꯁꯥ ꯑꯩꯒꯤ ꯑꯣꯛꯖꯥꯝ ꯁꯦꯟꯇꯔ ꯑꯃ ꯍꯥꯡꯉꯤ ꯑꯦꯛꯖꯥꯝ ꯁꯦꯟꯇꯔ ꯍꯥꯢꯕꯁꯦ ꯀꯩꯅꯣ ꯑꯣꯟꯂꯥꯏꯟꯗ ꯊꯥꯒꯗꯧꯕ ꯀꯦꯟꯗꯤꯗꯦꯠꯁ ꯃꯌꯥꯝ ꯑꯣꯟꯂꯥꯏꯟꯅ ꯑꯣꯔ ꯋꯥꯔꯛ ꯄꯔꯄꯁꯦꯁ ꯐꯣꯔ ꯔꯤꯀ꯭ꯔꯨꯠꯃꯦꯟꯠ ꯅꯠꯇ꯭ꯔꯒ ꯐꯣꯔ ꯀ꯭ꯋꯥꯂꯤꯐꯤꯀꯦꯁꯟ ꯀ꯭ꯋꯥꯂꯤꯐꯥꯏꯌꯤꯡ ꯑꯦꯛꯖꯥꯝꯁ ꯍꯥꯏꯕ ꯑꯣꯏꯔꯦ ꯑꯗꯨꯒꯨꯝꯕ ꯑꯦꯛꯖꯥꯝꯁ ꯊꯥꯅꯕꯒꯤ ꯁꯦꯟꯇꯔ ꯑꯃ ꯍꯥꯡꯖꯕꯅꯤ ꯑꯗꯨ ꯁꯦꯟꯇꯔꯁꯦ ꯅꯣꯔꯃꯦꯜꯂꯤ ꯑꯩꯈꯣꯏ ꯀꯝꯄ꯭ꯌꯨꯇꯔꯁꯦ ꯆꯥꯝꯃꯃꯨꯛ ꯊꯝꯃꯤ ꯑꯗꯨꯒ ꯑꯦꯛꯖꯥꯝ ꯇꯧꯕꯗ ꯀꯦꯟꯗꯤꯗꯦꯠ ꯑꯦꯠ ꯋꯥꯟ ꯇꯥꯏꯝꯗ ꯆꯥꯃꯥꯃꯨꯛ ꯑꯗꯨꯝ ꯀꯦꯟꯗꯤꯗꯦꯠꯅ ꯊꯥꯕ ꯌꯥꯅꯤ ꯑꯗꯣ ꯑꯦꯛꯖꯥꯝꯁ ꯍꯥꯏꯔꯤꯁꯦ ꯃꯈꯜ ꯃꯈꯜꯒꯤ ꯒꯕꯔꯃꯦꯟꯠ ꯑꯦꯛꯖꯥꯝꯁ ꯍꯥꯏꯔꯣ ꯄ꯭ꯔꯥꯏꯕꯦꯠ ꯁꯦꯛꯇꯔꯒꯤꯁꯨ ꯑꯦꯛꯖꯥꯝꯁ ꯂꯩ ꯔꯤꯀ꯭ꯔꯨꯠꯃꯦꯟꯠꯀꯤꯁꯨ ꯂꯩ ꯑꯗꯨꯒ ꯑꯦꯟ ꯑꯦꯟꯇ꯭ꯔꯦꯟꯁ ꯑꯦꯛꯖꯥꯝꯁꯨ ꯂꯩ ꯁꯤ ꯑꯣꯜ ꯔꯟ ꯕꯥꯏ ꯒꯕꯃꯦꯟꯠ ꯏꯟꯁꯇꯤꯇ꯭ꯌꯨꯠꯁꯅ ꯇꯧꯕꯅꯤ ꯅꯦꯁꯅꯦꯜ ꯇꯦꯁꯠ ꯑꯦꯖꯦꯟꯁꯤꯁꯀꯨꯝꯕ ꯑꯩꯈꯣꯏꯅ ꯀꯣꯔꯗꯤꯅꯦꯠ ꯇꯧꯔꯒ ꯑꯩꯈꯣꯏꯒꯤ ꯃꯐꯝꯁꯦ ꯄꯤꯔꯒ ꯀꯦꯟꯗꯤꯗꯦꯠꯁ ꯃꯌꯥꯝ ꯑꯦꯛꯖꯥꯝ ꯊꯥꯕꯒꯤ ꯃꯐꯝ ꯍꯥꯡꯕꯅꯤ